ꯏꯃꯥ ꯀꯩꯊꯦꯜ ꯍꯥꯏꯕꯁꯦ ꯌꯥꯝꯅ ꯐꯕ ꯌꯨꯅꯤꯛ ꯑꯣꯏꯕ ꯃꯥꯔꯀꯦꯠ ꯑꯃꯅꯤ ꯍꯥꯏꯕꯗꯤ ꯗꯦꯂꯤꯗꯁꯨ ꯑꯁꯤꯒꯨꯝꯕ ꯂꯩꯇꯦ ꯕꯦꯡꯒ꯭ꯂꯣꯔꯗꯁꯨ ꯁꯤꯒꯨꯝꯕ ꯂꯩꯇꯦ ꯊꯥꯏꯂꯦꯟꯗꯁꯨ ꯑꯁꯤꯒꯨꯝꯕ ꯂꯩꯇꯦ ꯃꯔꯝꯁꯦ ꯀꯔꯤꯒꯤꯅꯣ ꯍꯥꯏꯕꯗ ꯑꯩꯈꯣꯏꯒꯤ ꯏꯃꯥ ꯀꯩꯊꯦꯜ ꯍꯥꯏꯕꯁꯦ ꯆꯤꯡꯃꯤꯁꯨ ꯑꯗꯨꯒꯤ ꯀꯩꯊꯦꯜꯗꯨꯗ ꯂꯣꯏꯅꯃꯛ ꯐꯝꯃꯦ ꯃꯨꯁꯂꯤꯝꯁꯨ ꯐꯝꯃꯦ ꯃꯩꯇꯩꯁꯨ ꯐꯝꯃꯦ ꯑꯩꯈꯣꯏ ꯌꯥꯝ ꯅꯨꯡꯁꯤ ꯆꯥꯟꯅꯅ ꯐꯝꯃꯦ ꯑꯗꯨꯒ ꯑꯗꯨ ꯅꯠꯇꯅ ꯆꯤꯡꯒꯤ ꯑꯦꯟꯁꯥꯡ ꯑꯣꯏꯌꯣ ꯁꯤꯖꯟ ꯁꯤꯖꯟꯒꯤ ꯃꯇꯝ ꯃꯇꯝꯒꯤ ꯁꯤꯖꯅꯦꯜꯒꯤ ꯑꯦꯟꯁꯥꯡ ꯑꯣꯏꯌꯣ ꯑꯗꯨꯗ ꯂꯣꯏꯅꯃꯛ ꯐꯪꯉꯦ ꯑꯩꯈꯣꯏ ꯀꯗꯥꯏꯗ ꯆꯠꯂꯕꯁꯨ ꯗꯦꯂꯤꯗꯕꯨ ꯍꯥꯏꯔꯣ ꯍꯪꯒꯥꯝꯁꯦ ꯑꯩꯈꯣꯏ ꯐ꯭ꯔꯦꯁꯇ ꯁꯨꯡꯐꯪ ꯐꯪꯗꯦ ꯑꯗꯨꯕꯨ ꯏꯃꯥ ꯀꯩꯊꯦꯜꯗ ꯍꯥꯏꯕꯁꯦ ꯃꯔꯥꯡ ꯀꯥꯏꯅ ꯃꯇꯣꯟ ꯌꯥꯎꯕ ꯅꯠꯇ꯭ꯔꯒ ꯑꯩꯈꯣꯏꯅ ꯃꯇꯣꯟ ꯆꯥꯅꯤꯡꯗ꯭ꯔꯒꯁꯨ ꯌꯥꯝ ꯆꯥꯎꯕ ꯃꯄꯨꯟ ꯆꯥꯎꯕ ꯑꯗꯨꯒꯨꯝꯕꯁꯨ ꯌꯥꯝ ꯐꯕ ꯂꯩꯕꯅꯦ ꯑꯗꯨꯒ ꯀꯦꯕꯦꯖ ꯀꯣꯕꯤꯒꯨꯝꯕ ꯀꯣꯕꯤ ꯐ꯭ꯂꯣꯋꯥꯔꯒꯨꯝꯕꯁꯨ ꯌꯥꯝꯅ ꯐꯪꯉꯦ ꯊꯥꯡꯖꯤꯡ ꯍꯥꯏꯁꯦ ꯊꯥꯡꯖꯤꯡꯗꯤ ꯀꯗꯥꯏꯗꯁꯨ ꯁꯨꯡꯐꯪ ꯐꯪꯉꯣꯏ ꯍꯥꯏꯕꯗꯤ ꯑꯩꯈꯣꯏ ꯃꯅꯤꯄꯨꯔ ꯏꯃꯥ ꯀꯩꯊꯦꯜꯗꯈꯛꯇ ꯃꯅꯤꯄꯨꯔꯗ ꯈꯛꯇ ꯐꯪꯕꯅꯦ ꯏꯃꯥ ꯀꯩꯊꯦꯜꯗ ꯌꯥꯝ ꯃꯔꯥꯡ ꯀꯥꯏꯅ ꯐꯖꯅ ꯁꯤꯖꯟꯒꯤ ꯊꯥꯡꯖꯤꯡꯅꯦ ꯏꯀꯥꯏꯊꯕꯤꯅꯦ ꯐꯪꯕꯅꯦ ꯑꯗꯨꯒ ꯍꯩꯗ ꯍꯥꯏꯔꯣ ꯄꯥꯏꯅꯦꯄꯜ ꯀꯤꯍꯣꯝ ꯑꯗꯨꯒ ꯄꯨꯡꯗꯣꯟ ꯍꯩꯅꯧꯒꯨꯝꯕꯁꯦ ꯑꯩꯈꯣꯏ ꯏꯃꯥ ꯀꯩꯊꯦꯜꯗꯗꯤ ꯃꯔꯥꯡ ꯀꯥꯏꯅ ꯐꯪꯉꯦ ꯐꯪꯗꯕ ꯂꯩꯇꯦ ꯑꯗꯨꯒ ꯁꯥꯗ ꯍꯥꯏꯌꯣ ꯑꯣꯛꯁꯥꯁꯨ ꯂꯩꯌꯦ ꯁꯟꯁꯥꯁꯨ ꯂꯩꯌꯦ ꯍꯥꯃꯤꯡꯁꯨ ꯂꯩꯌꯦ ꯌꯥꯝ ꯃꯔꯥꯡ ꯀꯥꯏꯌꯦ ꯏꯃꯥ ꯀꯩꯊꯦꯜꯗꯨꯗ ꯑꯗꯨꯒ ꯆꯤꯡꯒꯤ ꯑꯦꯟꯁꯥꯡ ꯆꯤꯡꯒꯤ ꯅꯥꯄꯤ ꯃꯥꯏꯔꯦꯟ ꯈꯣꯡꯗ꯭ꯔꯨꯝꯒꯨꯝꯕ ꯑꯗꯨꯒ ꯕꯤꯟꯁꯥꯡꯕ